ꯑꯣ ꯑꯩ ꯐꯣꯟ ꯇꯧꯖꯔꯛꯏꯁꯦ ꯊꯧꯕꯥꯜ ꯋꯥꯡꯈꯦꯝꯗꯒꯤ ꯖꯣꯟꯁꯟ ꯁꯣꯔꯣꯛꯈꯥꯏꯕꯝꯅꯤ ꯁꯤ ꯂꯩꯅꯨꯡ ꯀꯦꯐꯦ ꯑꯣꯏꯕꯤꯒꯗꯣꯏꯔꯥ ꯑꯣ ꯌꯥꯝ ꯅꯨꯡꯉꯥꯏꯖꯔꯦ ꯇꯥꯃꯣ ꯑꯩ ꯊꯧꯕꯥꯜ ꯋꯥꯡꯈꯦꯝꯗꯒꯤ ꯖꯣꯟꯁꯟ ꯍꯥꯟꯅꯁꯨ ꯍꯥꯏꯖꯈ꯭ꯔꯦꯀꯣ ꯍꯣꯏ ꯇꯥꯃꯣꯒꯤ ꯔꯤꯒꯨꯂꯔ ꯀꯁꯇꯃꯔꯗꯨ ꯑꯣꯏꯗꯣꯏꯅꯤ ꯍꯣꯏ ꯑꯣ ꯇꯥꯃꯣ ꯑꯩꯁꯦ ꯄꯣꯠ ꯈꯔ ꯑꯣꯔꯗꯔ ꯇꯧꯅꯤꯡꯕꯅꯦꯕ ꯑꯗꯣ ꯇꯥꯃꯣ ꯑꯣꯔꯗꯔ ꯇꯧꯕ ꯍꯥꯏꯗꯤ ꯗꯤꯂꯤꯚꯔꯤ ꯇꯧꯕꯤꯔꯛꯄ ꯌꯥꯒꯗ꯭ꯔꯥ ꯎꯝ ꯑꯩꯒꯤ ꯍꯥꯟꯅꯒꯤ ꯔꯤꯒꯨꯂꯔꯗꯣ ꯑꯗꯨꯝ ꯑꯣꯏꯗꯣꯏꯅꯤ

ꯑ ꯑꯗꯨ ꯇꯥꯃꯣ ꯑꯩꯁꯦ ꯍꯥꯏ ꯄꯣꯠꯇꯣ ꯍꯥꯏꯐꯦꯠ ꯄꯥꯟꯖꯔꯛꯀꯦ ꯇꯥꯃꯣꯅ ꯍꯥꯏꯗꯤ ꯈꯤꯇꯪ ꯑꯦꯛꯅꯣꯂꯦꯖ ꯑꯣꯏꯅꯕ ꯇꯥꯕꯤꯒꯗ꯭ꯔꯥ ꯍꯣꯏ ꯍꯣꯏ ꯇꯥꯃꯣ ꯑꯧ ꯑꯍꯥꯟꯕꯗ ꯏꯁꯇꯤꯀꯜ ꯐ꯭ꯔꯥꯏꯠ ꯔꯥꯏꯁ ꯑꯃ ꯇꯧꯕꯤꯔꯣ ꯑꯗꯨꯗꯨꯒ ꯏꯁꯃꯨꯗꯤ ꯑꯃ ꯇꯧꯕꯤꯔꯣ ꯏꯁꯃꯨꯗꯤꯗꯣ ꯚꯅꯤꯂꯥ ꯏꯁꯃꯨꯗꯤ ꯑꯣꯏꯕꯤꯌꯣ ꯑꯗꯨꯗꯨꯒ ꯑꯍꯨꯝꯁꯨꯕꯗ ꯆꯤꯛꯀꯟ ꯕꯔꯒꯔ ꯑꯃꯒ ꯍꯥꯞꯄꯤꯔꯛꯑꯣ ꯍꯣꯏ ꯇꯥꯃꯣ ꯑꯗꯣ ꯄꯣꯠ ꯄꯦꯃꯦꯟꯁꯦ ꯄꯦꯃꯦꯟꯁꯦ ꯀ꯭ꯔꯦꯗꯤꯠ ꯀꯥꯔꯠ ꯌꯥꯒꯗ꯭ꯔꯥ ꯇꯥꯃꯣ ꯑꯣ ꯀ꯭ꯔꯦꯗꯤꯠ ꯀꯥꯔꯠ ꯌꯥꯗ ꯇꯥꯔꯒꯗꯤ ꯇꯥꯃꯣ ꯑꯩꯗꯣ ꯖꯤꯄꯦꯗ ꯑꯣꯏꯅ ꯇꯧꯖꯔꯛꯑꯒꯦ ꯇꯥꯃꯣꯒꯤ ꯅꯝꯕꯔ ꯍꯥꯏꯐꯦꯠ ꯍꯥꯏꯕꯤꯔꯛꯀꯗ꯭ꯔꯥ ꯑꯣ ꯌꯦꯁ ꯑꯣ ꯇꯥꯃꯣ ꯍꯥꯏꯕꯤꯔꯛꯑꯣ ꯑꯩꯠ ꯁꯚꯦꯟ ꯊ꯭ꯔꯤ ꯇ꯭ꯔꯤꯄꯜ ꯖꯦꯔꯣ ꯊ꯭ꯔꯤ ꯁꯚꯦꯟ ꯖꯦꯔꯣ ꯋꯥꯟ ꯑꯣ ꯇꯥꯃꯣ ꯌꯥꯔꯅꯤ ꯑꯗꯨ ꯇꯥꯃꯣ ꯀꯩꯅꯣ ꯇꯧꯕꯤꯔꯣ ꯍꯥꯏꯕꯗꯤ ꯄꯨꯡ ꯀꯌꯥ ꯑꯗ꯭ꯋꯥꯏꯐꯥꯎꯒꯤ ꯃꯅꯨꯡꯗ ꯗꯤꯂꯤꯚꯔꯤꯁꯤ ꯌꯧꯕꯤꯔꯛꯀꯅꯤ ꯍꯣꯏ ꯇꯥꯃꯣ ꯍꯧꯖꯤꯛ ꯑꯦꯂꯚꯦꯟ ꯊꯥꯔꯇꯤ ꯆꯠꯂꯦ ꯇꯥꯃꯣ ꯑꯗꯣ ꯍꯥꯏꯗꯤ ꯇꯨꯋꯦꯜꯞ ꯇꯨꯋꯦꯜꯞ ꯊꯥꯔꯇꯤ ꯐꯥꯎꯒꯤ ꯃꯅꯨꯡꯗ ꯌꯧꯕꯤꯔꯛꯎꯀꯣ ꯇꯥꯃꯣ ꯍꯣꯏ ꯍꯣꯏ ꯌꯥꯝ ꯅꯨꯡꯉꯥꯏꯖꯔꯦ ꯇꯥꯃꯣ ꯊꯝꯃꯒꯦ